ꯍꯜꯂꯣ ꯅꯪꯕꯨ ꯅꯪ ꯑꯁ ꯅꯪꯁꯦ ꯀꯅꯥ ꯑꯣꯏꯕꯅꯣꯀꯣ ꯑꯣ ꯁꯦ ꯑꯩꯒꯤ ꯁꯤ ꯅꯈꯣꯏꯒꯤ ꯃꯅꯥꯎ ꯅꯨꯄꯥ ꯃꯥꯅ ꯃꯥꯁꯦ ꯌꯨꯝ ꯚꯔꯥ ꯊꯤꯔ ꯂꯩꯔꯒ ꯅꯝꯕꯔ ꯄꯤꯕ ꯑꯩꯗꯣ ꯃꯤꯁꯦ ꯀꯥꯎꯈ꯭ꯔꯕ

ꯑꯥ ꯑꯥ ꯑꯩꯉꯣꯟꯗ ꯔꯨꯝ ꯑꯃ ꯑꯃ ꯑꯃ ꯈꯛꯇꯅꯦ ꯑꯗꯨ ꯑꯃ ꯂꯩꯌꯦ ꯑꯗꯨ ꯑꯁ ꯑꯩꯁꯨ ꯏꯁꯇꯨꯗꯦꯟꯈꯣꯏꯕꯨ ꯄꯤꯅꯤꯡꯕ ꯔꯨꯝꯗꯨ ꯑꯗꯨ ꯔꯨꯝꯗꯒꯤ ꯕꯥꯠꯔꯨꯝꯁꯨ ꯌꯥꯎꯋꯦ ꯑꯗꯨ ꯀꯤꯆꯟꯁꯦ ꯇꯣꯡꯉꯥꯟꯅ ꯄꯤꯒꯅꯤ ꯍꯣꯏ ꯍꯣꯏ ꯍꯣꯏ ꯏꯁꯤꯡꯒ ꯏꯁꯤꯡꯗꯤ ꯑꯗꯨꯝ ꯂꯩꯔꯦ ꯏꯁꯤꯡꯁꯨ ꯑꯗꯨꯒ ꯂꯥꯏꯠ ꯂꯥꯏꯠꯁꯨ ꯕꯤꯜ ꯂꯥꯏꯠ ꯕꯤꯜꯁꯨ ꯑꯩꯈꯣꯏꯅ ꯂꯣꯏꯅꯃꯛ ꯌꯦꯡꯕꯤꯒꯅꯤ ꯑꯗꯨ ꯎꯝ ꯂꯥꯏꯠ ꯑꯦꯂꯦꯛꯇ꯭ꯔꯤꯛꯀ ꯏꯁꯤꯡꯒꯒꯩꯗꯤ ꯑꯩꯈꯣꯏꯅ ꯂꯣꯏꯅꯃꯛ ꯌꯦꯡꯕꯤꯒꯅꯤ ꯍꯧꯖꯤꯛꯁꯦ ꯁꯦꯅꯥꯄꯇꯤꯒꯤ ꯑꯦꯝ ꯄꯤ ꯑꯣ ꯗꯕ꯭ꯂꯤꯝ ꯑꯣꯏꯌꯦꯅ ꯑꯥ ꯑꯗꯨꯒꯤ ꯑꯗꯨꯒꯤ ꯍꯦꯛ ꯃꯅꯤꯡꯗ ꯑꯗꯨ ꯕꯤꯜꯗꯤꯡꯗꯨ ꯑꯗꯨꯗꯅꯤ ꯍꯣꯏ ꯍꯣꯏꯅꯦ ꯍꯣꯏꯅꯦ ꯑꯗꯨ ꯍꯣꯏ ꯑꯗꯨ ꯌꯨꯝꯗꯨꯅꯤ ꯍꯣꯏ ꯑꯥ ꯑꯗꯨ ꯀꯔꯤ ꯀꯔꯤ ꯀꯔꯤ ꯂꯩꯔꯦ ꯑꯗꯨꯗꯤ ꯑꯩ ꯑꯩ ꯑꯩ ꯊꯥꯕꯤꯒꯦ ꯑꯩ ꯍꯣꯔꯦꯟ ꯑꯉꯥꯡꯁꯤꯡꯕꯨ ꯍꯥꯏꯔꯒ ꯑꯉꯥꯡꯁꯤꯡꯅ ꯊꯥꯔꯒ ꯑꯩ ꯅꯪꯉꯣꯟꯗ ꯀꯥꯞꯂꯒ ꯑꯩ ꯊꯥꯕꯤꯒꯦꯀꯣ ꯑꯉꯥꯡꯁꯤꯡꯗ ꯍꯥꯏꯕꯤꯒꯦ ꯎꯝ

ꯏꯁꯇꯨꯗꯦꯟ ꯈꯣꯏꯒꯤꯁꯦ ꯊꯥ ꯑꯃꯗ ꯂꯤꯁꯤꯡ ꯑꯍꯨꯝꯅꯦ ꯑꯗꯨ ꯑꯗꯨ ꯌꯦꯡꯁꯦ ꯅꯪꯁꯨ ꯂꯥꯛꯄꯗꯨ ꯋꯥꯔꯤ ꯁꯥꯁꯦ ꯑꯗꯨ ꯍꯣꯏ ꯚꯔꯥꯗꯤ ꯑꯩ ꯏꯁꯇꯨꯗꯦꯟ ꯈꯣꯏꯗꯤ ꯌꯦꯡꯕꯤꯒꯦ ꯌꯦꯡꯕꯤꯒꯦꯀꯣ ꯎꯝ ꯑꯥ ꯑꯗꯨꯗꯤꯀꯣ ꯑꯣꯏ ꯑꯦ ꯆꯥ ꯑꯦ ꯆꯥ ꯑꯥꯎ ꯑꯧ ꯑꯧ ꯊꯝꯃꯦ